ꯑꯩꯈꯣꯏꯁꯤꯗ ꯁꯥꯟꯅꯔꯤꯕ ꯃꯁꯥꯟꯅ ꯐꯨꯠꯕꯣꯜ ꯕꯦꯗꯃꯤꯇꯦꯜ ꯇꯦꯕꯜ ꯇꯦꯅꯤꯁ ꯃꯌꯥꯝ ꯑꯝ ꯁꯥꯟꯅꯔꯤꯕꯁꯤꯡꯁꯤꯗꯤ ꯑꯇꯣꯞꯄ ꯔꯥꯖ꯭ꯌꯁꯤꯡꯒ ꯆꯞ ꯃꯥꯟꯅꯔꯝꯒꯅꯤ ꯑꯗꯨꯕꯨ ꯑꯩꯈꯣꯏꯒꯤ ꯏꯟꯗꯤꯖꯤꯅꯁꯀꯤ ꯑꯣꯏꯕ ꯃꯁꯥꯟꯅ ꯃꯌꯥꯝ ꯑꯃ ꯂꯩꯔꯤ ꯍꯥꯏꯒ꯭ꯔꯤꯕ ꯃꯁꯥꯟꯅꯁꯤꯡ ꯑꯗꯨꯗꯤ ꯀꯔꯤ ꯀꯔꯤꯅꯣ ꯍꯥꯏꯕ ꯃꯇꯝꯗ ꯑꯩꯈꯣꯏꯒꯤ ꯈꯨꯡ ꯀꯥꯎꯅꯕꯤ ꯑꯣꯏꯔꯣ ꯑꯗꯨꯗꯒꯤ ꯑꯃ ꯇꯔꯥ ꯊꯤꯕꯤ ꯑꯣꯏꯔꯣ ꯍꯥꯏꯔꯤꯕꯁꯤꯡꯁꯤꯗꯤ ꯑꯇꯣꯞꯄ ꯔꯥꯖ꯭ꯌꯁꯤꯡꯗ ꯁꯥꯟꯅ ꯁꯥꯟꯅꯕꯒ ꯈꯦꯠꯅꯔꯝꯗꯣꯕꯁꯨ ꯃꯥꯜꯂꯤ ꯑꯗꯨꯗꯒꯤ ꯑꯗꯨꯗꯒꯤ ꯁꯥꯅꯁꯨ ꯁꯥꯟꯅꯔꯝꯗꯧꯕ ꯃꯥꯟꯗꯦ